ꯑꯩꯈꯣꯏꯒꯤ ꯃꯐꯝꯗ ꯂꯩꯕ ꯒ꯭ꯔꯥꯎꯟꯁꯤꯡꯒꯤ ꯁꯥꯟꯅ ꯈꯣꯠꯅꯕꯒꯤ ꯊꯧꯔꯝ ꯄꯥꯡꯊꯣꯛꯄꯗ ꯈꯨꯗꯣꯡꯆꯥꯕ ꯈꯔ ꯍꯥꯏꯔꯒꯗꯤ ꯑꯩꯈꯣꯏꯒꯤ ꯒ꯭ꯔꯥꯎꯟ ꯑꯁꯤ ꯌꯥꯝꯅ ꯄꯥꯛ ꯆꯥꯎꯅ ꯃꯔꯝꯆꯥꯅ ꯂꯩ ꯑꯗꯨꯗꯨꯒ ꯑꯩꯈꯣꯏꯅ ꯁꯥꯟꯅꯕꯒꯤ ꯑꯦꯅꯤ ꯃꯁꯥꯟꯅ ꯑꯃꯗ ꯍꯦꯛꯇ ꯑꯩꯈꯣꯏꯅ ꯇꯝꯅꯤꯡꯕ ꯑꯩꯅꯧꯕ ꯑꯉꯥꯡꯁꯤꯡꯒꯤ ꯇ꯭ꯔꯦꯅꯤꯡ ꯃꯔꯝ ꯆꯥꯅ ꯂꯧꯐꯝ ꯂꯩ ꯑꯗꯣ ꯑꯣꯖꯥ ꯒꯨꯔꯨ ꯅꯥꯏꯔꯒ ꯃꯔꯝ ꯆꯥꯅ ꯇ꯭ꯔꯦꯅꯤꯡꯁꯨ ꯄꯤꯕꯤ ꯑꯗꯨꯒ ꯅꯨꯃꯤꯗꯥꯡꯗ ꯁꯥꯟꯅꯕꯒꯤꯗꯃꯛꯇ ꯂꯥꯏꯠꯀꯤ ꯐꯦꯁꯤꯂꯤꯇꯤꯁꯨ ꯃꯔꯝ ꯆꯥꯅ ꯂꯩ ꯑꯗꯨꯒ ꯄ꯭ꯂꯦꯌꯥꯔꯁꯤꯡꯒꯤ ꯁꯥꯏꯠ ꯅꯤꯀꯟ ꯅꯥꯏꯅ ꯄ꯭ꯔꯦꯛꯇꯤꯁ ꯇꯧꯐꯝ ꯃꯔꯝꯆꯥꯅ ꯂꯩ ꯑꯗꯨꯒ ꯄ꯭ꯂꯦꯌꯥꯔꯁꯤꯡꯁꯤꯅ ꯁꯥꯟꯅꯔꯤꯉꯩ ꯃꯔꯛꯇ ꯄ꯭ꯂꯦꯌꯥꯔꯁꯤꯡ ꯑꯁꯤꯅ ꯑꯁꯣꯛ ꯑꯄꯟ ꯂꯩꯔꯛꯂꯒꯁꯨ ꯃꯦꯗꯤꯀꯦꯜꯒꯤ ꯈꯨꯗꯣꯡꯆꯥꯕ ꯃꯔꯝ ꯆꯥꯅ ꯂꯩ ꯑꯗꯨꯗꯨꯒ ꯌꯦꯡꯒꯗꯧꯔꯤꯕ ꯚꯥꯕꯣꯛꯁꯤꯡ ꯑꯁꯤꯒꯤꯁꯨ ꯒꯦꯜꯂꯔꯤ ꯍꯥꯏꯕꯗꯤ ꯚꯥꯕꯣꯛꯁꯤꯡ ꯑꯁꯤꯅ ꯌꯦꯡꯕ ꯃꯇꯝꯗ ꯋꯥꯗꯅ ꯌꯥꯥꯝꯅ ꯅꯨꯉꯥꯏꯅ ꯐꯝꯃꯒ ꯌꯦꯡꯅꯕꯒꯤꯗꯃꯛꯇ ꯒꯦꯂꯔꯤꯁꯨ ꯌꯥꯝꯅ ꯆꯥꯎꯅ ꯐꯖꯕ ꯃꯑꯣꯡꯗ ꯌꯥꯝꯅ ꯆꯥꯎꯅ ꯑꯆꯧꯕ ꯒꯦꯜꯂꯔꯤ ꯃꯔꯝꯆꯥꯅ ꯂꯩ ꯃꯁꯤ